ꯑꯩꯍꯥꯛꯅ ꯄꯥꯝꯖꯕ ꯃꯁꯥꯟꯅꯗꯤ ꯒꯦꯝꯗꯤ ꯐꯨꯠꯕꯣꯜꯂꯤ ꯃꯔꯝꯗꯤ ꯀꯔꯤꯒꯤꯅꯣ ꯍꯥꯏꯕ ꯃꯇꯝꯗ ꯐꯨꯠꯕꯣꯜ ꯁꯥꯟꯅꯕ ꯑꯁꯤꯅ ꯍꯛꯆꯥꯡꯁꯨ ꯐꯍꯜꯂꯤ ꯂꯥꯏꯛ ꯑꯦꯛꯁꯔꯁꯥꯏꯁ ꯃꯈꯜ ꯑꯃꯅꯤ ꯍꯛꯆꯥꯡꯒꯤ ꯕꯣꯗꯤ ꯐꯨꯜ ꯄꯥꯔꯠ ꯐꯨꯜ ꯕꯣꯗꯤ ꯑꯣꯏꯅ ꯍꯧꯖꯤꯛ ꯃꯔꯨ ꯑꯣꯏꯅ ꯑꯩꯈꯣꯏꯒꯤ ꯏꯃꯥꯅꯕ ꯃꯔꯨꯞ ꯃꯄꯥꯡꯁꯤꯡꯁꯨ ꯎꯅꯕ ꯐꯪꯏ ꯐꯨꯠꯕꯣꯜꯗ ꯐꯨꯠꯕꯣꯜ ꯁꯥꯟꯅꯕ ꯑꯁꯤꯅ ꯑꯗꯒꯤ ꯑꯩꯅ ꯇꯦꯟ ꯀ꯭ꯂꯥꯁ ꯇꯦꯟ ꯇꯝꯕꯗ ꯇꯝꯃꯤꯟꯅꯕ ꯏꯃꯥꯅꯕꯁꯤꯡꯁꯨ ꯀꯔꯤꯒꯨꯝꯕ ꯃꯇꯝꯗ ꯐꯨꯠꯕꯣꯜ ꯁꯥꯟꯅꯕ ꯃꯇꯝꯗ ꯊꯦꯡꯅꯕꯁꯨ ꯌꯥꯎꯏ ꯃꯈꯣꯏ ꯀꯨꯏꯅ ꯎꯅꯔꯨꯗ꯭ꯔꯕ ꯃꯇꯝꯗ ꯅꯍꯧꯅꯅꯃꯛ ꯎꯅꯕꯒꯤ ꯅꯨꯡꯁꯤꯅꯕ ꯐꯪꯕ ꯑꯗꯨꯒꯨꯝꯕꯁꯨ ꯌꯥꯎꯏ ꯑꯅꯤꯁꯨꯕꯗ ꯐꯨꯠꯕꯣꯜ ꯁꯥꯟꯅꯕ ꯑꯩꯅ ꯄꯥꯝꯖꯔꯤꯁꯤꯗꯤ ꯀꯔꯤꯒꯨꯝꯕ ꯃꯇꯝꯗ ꯑꯩꯈꯣꯏꯒꯤ ꯏꯟꯇꯔ ꯇꯣꯔꯅꯥꯃꯦꯟꯒꯨꯝꯕ ꯇꯧꯕ ꯃꯁꯤꯗ ꯑꯩ ꯑꯩꯒꯤ ꯁ꯭ꯀꯤꯜ ꯎꯠꯄ ꯎꯠꯆꯕ ꯉꯝꯖꯕ ꯑꯁꯤꯁꯨ ꯑꯩ ꯑꯩꯅ ꯌꯥꯝꯅ ꯍꯔꯥꯎꯖꯩ ꯑꯗꯨꯗꯒꯤ ꯍꯧꯖꯤꯛ ꯃꯔꯨ ꯑꯣꯏꯅ ꯑꯩꯈꯣꯏꯅ ꯇꯣꯔꯅꯥꯃꯦꯟꯁꯤꯗꯒꯤ ꯑꯩꯈꯣꯏꯒꯤ ꯁꯦꯂꯦꯛ ꯇꯧꯕꯤꯔꯒꯗꯤ ꯀꯅꯥꯒꯨꯝꯕꯅ ꯑꯩꯈꯣꯏꯒꯤ ꯕꯣꯔꯠꯀꯨꯝꯕ ꯃꯅꯤꯄꯨꯔꯒꯤ ꯃꯈꯣꯏꯁꯤꯡꯁꯤꯅ ꯑꯩꯈꯣꯏ ꯑꯌꯥꯝꯕ ꯃꯇꯝꯗ ꯁ꯭ꯇꯦꯠꯀꯤ ꯑꯣꯏꯅ ꯁꯟꯇ꯭ꯔꯣꯁ ꯇ꯭ꯔꯣꯐꯤ ꯀꯥꯎꯅꯕ ꯀꯥꯎꯕꯒꯨꯝ ꯀꯥꯎꯅꯕꯒꯤꯗꯃꯛ ꯅꯠꯇ꯭ꯔꯒ ꯃꯅꯤꯄꯨꯔꯒꯤ ꯑꯣꯏꯅ ꯁꯦꯂꯦꯛꯁꯟ ꯐꯪꯂꯕ ꯅꯠꯇ꯭ꯔꯒ ꯑꯥꯏ ꯑꯦ ꯁꯦꯜꯒꯨꯝꯕ ꯑꯗꯒꯤ ꯋꯥꯔꯜ ꯀꯞꯇ ꯑꯌꯥꯝꯕꯅ ꯃꯅꯤꯄꯨꯔ ꯃꯆꯥ ꯃꯈꯩꯁꯨ ꯌꯥꯎꯗ꯭ꯔꯤ ꯎꯗ꯭ꯔꯤ ꯑꯗꯨꯕꯨ ꯃꯁꯤꯒꯨꯝꯕꯒꯤ ꯈꯨꯗꯣꯡꯆꯥꯕꯁꯤ ꯐꯪꯉꯒꯗꯤ ꯑꯃꯨꯛꯀ ꯍꯦꯟꯅ ꯍꯔꯥꯎꯖꯕ ꯍꯥꯏꯕꯗꯨ ꯑꯣꯏꯖꯒꯅꯤ ꯈꯜꯂꯒ ꯁꯥꯟꯅꯖꯕꯅꯤ ꯑꯅꯤꯁꯨꯕ ꯑꯍꯨꯝ ꯃꯔꯤꯁꯨꯕꯗ ꯃꯁꯤꯗꯒꯤ ꯑꯩꯈꯣꯏꯅ ꯏꯃꯨꯡ ꯃꯅꯨꯡꯁꯨ ꯄꯨꯕ ꯉꯝꯅꯅꯕ ꯄꯩꯁꯥ ꯐꯪꯕꯁꯨ ꯐꯪꯅꯅꯕꯒꯤꯗꯃꯛꯇ ꯀꯟꯅ ꯍꯣꯠꯅꯖꯕ ꯁꯤꯒꯨꯝꯕꯁꯨ ꯌꯥꯎꯗꯕꯗꯤ ꯅꯠꯇꯦ ꯑꯗꯨꯗꯒꯤ ꯑꯩꯈꯣꯏꯅ ꯀꯔꯤꯒꯨꯝꯕ ꯃꯁꯤ ꯐꯖꯅ ꯍꯩꯅ ꯁꯤꯡꯅ ꯁꯥꯟꯅꯕ ꯇꯥꯔꯒꯗꯤ ꯑꯇꯣꯞꯄ ꯃꯐꯝꯗ ꯆꯠꯄ ꯐꯪꯕꯒꯤ ꯈꯨꯗꯣꯡꯆꯥꯕꯁꯨ ꯐꯪꯒꯅꯤ ꯈꯜꯂꯒ ꯑꯩ ꯌꯥꯝ ꯀꯟꯅ ꯍꯣꯠꯅꯖꯕꯅꯤ ꯁꯤꯒꯤꯗꯃꯛꯇꯅꯤ ꯑꯩꯅ ꯐꯨꯠꯕꯣꯜ ꯍꯥꯏꯔꯤꯕ ꯃꯁꯥꯅ ꯑꯁꯤ ꯄꯥꯝꯖꯔꯤꯕ ꯁꯥꯟꯅꯔꯤꯕ ꯑꯗꯨꯗꯒꯤ ꯑꯩꯅ ꯊꯋꯥꯏ ꯌꯥꯎꯅ ꯃꯁꯤ ꯄꯥꯝꯖꯩ ꯍꯥꯏꯕꯁꯤ ꯑꯩꯅ ꯍꯥꯏꯅꯤꯡꯏ